ꯃꯁꯥꯟꯅ ꯈꯨꯗꯤꯡꯃꯛꯀꯤ ꯅꯤꯇꯤ ꯅꯤꯌꯣꯝ ꯂꯩꯕꯒꯨꯝꯅ ꯐꯨꯠꯕꯣꯜ ꯃꯁꯥꯟꯅ ꯍꯥꯏꯔꯤꯕ ꯑꯁꯤꯒꯤꯁꯨ ꯌꯥꯝꯅ ꯅꯤꯇꯤ ꯅꯤꯌꯣꯝ ꯂꯩꯕ ꯌꯥꯝꯅ ꯐꯖꯔꯕ ꯃꯁꯥꯟꯅ ꯃꯈꯜ ꯑꯃꯅꯤ ꯍꯥꯏꯔꯤꯕ ꯐꯨꯠꯕꯣꯜ ꯃꯁꯥꯟꯅ ꯑꯁꯤ ꯌꯥꯝꯅ ꯐꯖꯕ ꯅꯨꯉꯥꯏꯕ ꯃꯁꯥꯟꯅ ꯑꯃꯅꯤ ꯑꯃꯗꯤ ꯃꯤꯌꯥꯝꯅꯁꯨ ꯌꯥꯝꯅ ꯄꯥꯝꯅꯕ ꯃꯁꯥꯟꯅ ꯑꯃꯅꯤ ꯐꯨꯠꯕꯣꯜ ꯃꯁꯥꯟꯅ ꯑꯁꯤꯗ ꯀꯥꯡꯂꯨꯞ ꯀꯌꯥ ꯑꯃ ꯂꯩ ꯀꯥꯡꯂꯨꯞ ꯁꯥꯟꯅꯕ ꯃꯇꯝꯗ ꯀꯥꯡꯂꯨꯞ ꯑꯅꯤ ꯂꯩꯔꯒ ꯁꯥꯟꯅꯩ ꯑꯃꯗꯤ ꯁꯥꯟꯅꯕ ꯑꯁꯤꯕꯨ ꯌꯦꯡꯁꯟꯕ ꯖꯠꯁ ꯈꯔ ꯂꯩꯒꯅꯤ ꯖ꯭ꯁ ꯑꯗꯨꯅ ꯑꯍꯥꯟꯕꯗ ꯑꯗꯨ ꯃꯈꯥ ꯇꯥꯅ ꯑꯗꯨꯝꯃꯛ ꯅꯤꯇꯤ ꯅꯤꯌꯣꯝꯁꯤꯡ ꯀꯥꯏꯅ ꯑꯃꯗꯤ ꯊꯪꯅꯕ ꯑꯣꯄꯣꯅꯦꯟ ꯇꯤꯝꯒꯤ ꯃꯤꯑꯣꯏꯕꯨ ꯁꯣꯛꯍꯅꯕ ꯑꯃꯗꯤ ꯆꯩꯊꯦꯡ ꯄꯤꯕ ꯍꯦꯟꯅ ꯀꯥ ꯍꯦꯟꯅ ꯇꯧꯔꯛꯂꯕꯗꯤ ꯝꯤꯑꯣꯏ ꯄ꯭ꯂꯦꯌ꯭ꯔ ꯑꯗꯨꯕꯨ ꯔꯦꯠ ꯀꯥ꯭ꯔꯗ ꯁꯠꯇꯨꯅ ꯇꯤꯝꯗꯒꯤ ꯇꯥꯟꯊꯣꯛꯇꯨꯅ ꯕꯣꯜ ꯁꯥꯟꯅꯕ ꯌꯥꯍꯟꯗꯦ ꯑꯃꯗꯤ ꯃꯍꯥꯛꯅ ꯃꯔꯤꯒꯨꯝꯕ ꯈꯠꯅ ꯆꯩꯅꯕ ꯔꯦꯠ ꯀꯥ꯭ꯔꯗ ꯁꯠꯂꯕ ꯃꯇꯨꯡꯗꯁꯨ ꯑꯗꯨꯃꯛ ꯈꯠꯅ ꯆꯩꯅꯗꯨꯅ ꯂꯩꯔꯕ ꯇꯥꯔꯒꯗꯤ ꯃꯍꯥꯛꯄꯨ ꯀ꯭ꯂꯞꯀꯤ ꯃꯤ ꯑꯃꯗꯤ ꯅꯠꯇ꯭ꯔꯒꯅ ꯐꯨꯠꯕꯣꯜꯒꯤ ꯑꯣꯔꯒꯅꯥꯏꯖꯦꯁꯟ ꯁꯤꯡꯗ ꯇꯥꯛꯇꯨꯅ ꯃꯍꯥꯛꯀꯤ ꯃꯊꯛꯇ ꯑꯦꯛꯁꯟ ꯍꯥꯏꯕꯗꯤ ꯃꯍꯥꯛꯄꯨ ꯒ꯭ꯌꯥꯟ ꯇꯥꯍꯟꯕ ꯅꯠꯇ꯭ꯔꯒꯅ ꯋꯥꯔꯛ ꯋꯥꯇꯦꯝꯕ ꯑꯁꯤꯅꯆꯤꯡꯕ ꯑꯃ ꯅꯠꯇ꯭ꯔꯒꯅ ꯃꯥꯒꯤ ꯃꯊꯛꯇ ꯄꯅꯤꯁꯃꯦꯟ ꯑꯣꯏꯅ ꯆꯍꯤ ꯈꯔ ꯕꯣꯜ ꯄ꯭ꯂꯦꯌ꯭ꯔ ꯑꯣꯏꯅ ꯁꯥꯟꯅꯕ ꯌꯥꯗꯕ ꯑꯁꯤꯒꯨꯝꯅ ꯅꯤꯇꯤ ꯅꯤꯌꯣꯝ ꯀꯌꯥ ꯑꯃ ꯂꯩ ꯑꯩ ꯏꯁꯥꯃꯛꯀꯤ ꯑꯣꯏꯅꯁꯨ ꯐꯨꯠꯕꯣꯜ ꯃꯁꯥꯟꯅ ꯍꯥꯏꯕ ꯑꯁꯤ ꯌꯥꯝꯅꯃꯛ ꯅꯨꯉꯥꯏꯕ ꯑꯃꯗꯤ ꯌꯥꯝꯅ ꯐꯖꯕ ꯒꯦꯝ ꯃꯁꯥꯟꯅ ꯑꯃꯅꯤ ꯍꯥꯏꯅ ꯂꯧꯏ ꯑꯃꯗꯤ ꯃꯁꯤꯒꯤ ꯒꯦꯝ ꯑꯁꯤ ꯑꯩꯅ ꯁꯥꯟꯅꯕ ꯃꯇꯝꯗ ꯑꯩꯉꯣꯟꯗ ꯌꯥꯝꯅ ꯐ꯭ꯔꯤ ꯑꯣꯏ ꯔꯤꯂꯦꯛꯁ ꯑꯣꯏ ꯑꯃꯗꯤ ꯄꯤꯁ ꯐꯪꯏ ꯑꯩꯒꯤ ꯏꯁꯥꯗ ꯑꯃꯗꯤ ꯐꯨꯠꯕꯣꯜ ꯁꯥꯟꯅꯕꯅ ꯑꯩꯒꯤ ꯍꯛꯆꯥꯡ ꯕꯣꯗꯤ ꯈꯨꯗꯤꯡꯃꯛꯇ ꯕꯣꯗꯤ ꯄꯥ꯭ꯔꯠꯁ ꯈꯨꯗꯤꯡꯃꯛꯇ ꯋꯥꯛ ꯇꯧꯍꯜꯂꯤ ꯑꯃꯗꯤ ꯃꯁꯤꯅ ꯑꯩꯒꯤ ꯍꯛꯆꯥꯡꯕꯨ ꯐꯅ ꯊꯝꯕ ꯉꯝꯃꯤ ꯃꯁꯤꯒꯤ ꯈꯨꯗꯣꯡꯆꯥꯕꯁꯤꯡ ꯑꯁꯤ ꯌꯦꯡꯂꯒ ꯑꯩꯒꯤ ꯆꯣꯏꯁ ꯑꯣꯏꯅ ꯐꯨꯠꯕꯣꯜ ꯑꯁꯤ ꯈꯟꯕꯅꯤ